ꯍꯧꯖꯤꯛꯁꯦ ꯀꯥꯂꯦꯟꯊꯥꯅꯤꯅ ꯃꯩꯁꯦ ꯅꯥꯇꯩ ꯆꯥꯗ꯭ꯔꯒꯗꯤ ꯑꯩꯈꯣꯏ ꯑꯏꯪ ꯑꯁꯥꯒꯤ ꯃꯇꯥꯡꯁꯤꯗ ꯐꯦꯟ ꯂꯥꯛꯇ꯭ꯔꯗꯤ ꯑꯩꯈꯣꯏꯁꯦ ꯇꯨꯝꯕ ꯈꯣꯠꯄꯁꯤ ꯉꯝꯗꯦ ꯃꯇꯝꯁꯦ ꯌꯥꯝ ꯁꯥꯏꯌꯦ ꯑꯗꯨꯅ ꯑꯩꯈꯣꯏꯅ ꯁꯤꯒꯤꯁꯦ ꯀꯃꯥꯏꯅ ꯃꯩꯁꯦ ꯔꯤꯒꯨꯂꯔ ꯑꯣꯏꯕꯅꯁꯦ ꯀꯔꯝ ꯍꯥꯏꯅ ꯇꯧꯒꯗꯒꯦ ꯍꯥꯏꯕꯁꯦ ꯁꯤꯒꯤ ꯃꯔꯝꯗ ꯑꯩꯅ ꯈꯔ ꯇꯥꯟꯅꯅꯤꯡꯉꯦ ꯑꯗꯨꯅ ꯃꯩꯁꯦ ꯔꯤꯒꯨꯂꯔ ꯑꯣꯏꯕ ꯇꯥꯔꯒꯗꯤ ꯐꯦꯟ ꯁꯤꯖꯤꯟꯅꯩ ꯀꯨꯂꯔ ꯁꯤꯖꯤꯟꯅꯩ ꯑꯗꯨꯒ ꯑꯦ ꯁꯤ ꯁꯤꯖꯤꯟꯅꯩ ꯑꯗꯨ ꯑꯣꯏꯔꯒꯗꯤ ꯑꯩꯈꯣꯏꯁꯦ ꯑꯏꯪ ꯑꯁꯥꯗ ꯈꯔ ꯃꯩꯗꯪꯁꯦ ꯔꯤꯒꯨꯂꯔ ꯑꯣꯏꯕꯤꯔꯗꯤ ꯍꯥꯏꯕꯁꯦ ꯑꯩꯒꯤ ꯋꯥꯈꯜꯅꯤ